ꯑ ꯍꯂꯣ ꯑ ꯍꯣꯏ ꯇꯥꯏꯀꯣ ꯍꯣꯏ ꯅꯨꯡꯉꯥꯏꯌꯦ ꯅꯪꯗꯤ ꯅꯨꯡꯉꯥꯏꯔꯤꯕ꯭ꯔꯣ ꯑ ꯑ ꯍꯣꯏ ꯍꯣꯏ ꯍꯣꯏ ꯑꯁ ꯍꯣꯏ ꯍꯣꯏ ꯅꯥꯗꯦ ꯎꯝ ꯑꯗꯨꯝ ꯅꯨꯡꯉꯥꯏꯔꯒ ꯂꯩꯕꯅꯤ ꯍꯣꯏ ꯑꯗꯨꯁꯦ ꯍꯧꯖꯤꯛꯇꯤ ꯁꯤ ꯀꯆꯥꯏ ꯀꯆꯥꯏ ꯂꯤꯃꯣꯟ ꯐꯦꯁꯇꯤꯚꯦꯜ ꯑꯗꯨꯁꯨ ꯁ꯭ꯇꯦꯠ ꯔꯤꯀꯣꯛꯅꯥꯏꯖ ꯑꯣꯏꯈ꯭ꯔꯕ꯭ꯔꯥ ꯃꯣꯏꯒꯤꯗꯨ ꯀꯆꯥꯏ ꯀꯆꯥꯏ ꯂꯤꯃꯣꯟꯒꯤ ꯁ꯭ꯇꯦꯠ ꯁ꯭ꯇꯦꯠ ꯔꯤꯀꯣꯛꯅꯥꯏꯖ ꯑꯣꯏꯕ꯭ꯔꯥ ꯑꯣ ꯑꯣ ꯑꯣ ꯑꯣ ꯍꯣꯏ ꯑꯗꯨ ꯍꯣꯏ ꯀꯆꯥꯏ ꯂꯤꯃꯣꯟ ꯐꯦꯁꯇꯤꯚꯦꯜ ꯑꯗꯨꯁꯨ ꯌꯥꯝ ꯄꯣꯄꯨꯂꯔ ꯑꯣꯏꯕꯅꯤꯅꯀꯣ ꯃꯣꯏꯒꯤ ꯀꯆꯥꯏꯗꯤ ꯈꯔ ꯑꯗꯨꯝ ꯌꯨꯅꯤꯛ ꯑꯣꯏꯕ ꯃꯣꯏꯒꯤꯁꯨ ꯑꯗꯨꯝ ꯄꯤꯀꯨꯂꯔ ꯑꯣꯏꯕꯅꯤꯅꯀꯣ ꯑꯗꯨꯗꯨꯅ ꯑꯦꯛꯁꯄ꯭ꯂꯣꯔ ꯌꯥꯝ ꯌꯥꯝ ꯌꯥꯝ ꯌꯥꯝ ꯇꯧꯅꯤꯡꯕꯉꯦꯕ ꯎꯝ ꯑꯩꯗꯤ ꯑꯦꯛꯁꯄ꯭ꯂꯣꯔ ꯇ꯭ꯔꯦꯛꯀꯤꯡꯒꯨꯝꯕꯗꯤ ꯌꯥꯝ ꯄꯥꯝꯕꯅꯤꯅꯀꯣ ꯑꯗꯨ ꯑꯗꯨ ꯎꯝ ꯍꯣꯏ ꯍꯣꯏ ꯑꯗꯨ ꯍꯣꯏ ꯑ ꯑ ꯑꯧ ꯑꯧ ꯐꯦꯁꯇꯤꯚꯦꯜꯗꯨꯀꯣ ꯐꯦꯕ꯭ꯋꯥꯔꯤꯗ ꯑ ꯑ ꯎꯝ ꯎꯝ

ꯑ ꯑ ꯑ ꯐꯦꯕ꯭ꯋꯥꯔꯤ ꯃꯇꯝꯗꯀꯣ ꯍꯣꯏ ꯍꯣꯏ ꯎꯝ ꯑꯧ ꯑꯧ ꯑꯧ ꯍꯣꯏ ꯍꯣꯏ ꯑ ꯑ ꯑꯣꯀꯦ ꯍꯣꯏ ꯍꯣꯏ ꯑꯗꯨ ꯅꯣꯏꯒꯤ ꯃꯔꯨꯞꯁꯤꯡꯗ ꯍꯪꯉꯒ ꯑꯗꯨꯝ ꯍꯣꯏ ꯀꯗꯧꯉꯩꯒꯨꯝꯕ ꯍꯣꯏ ꯈꯔ ꯋꯥꯔꯤ ꯁꯥꯔꯒ ꯅꯨꯃꯤꯠ ꯑꯃꯃꯨꯛꯀ ꯆꯠꯂꯒꯦ ꯆꯠꯂꯁꯦꯀꯣ ꯎꯝ ꯍꯣꯏ ꯑ ꯀꯗꯥꯏꯗꯀꯣ ꯍꯣꯏ ꯍꯣꯏ ꯎꯝ ꯑꯗꯨꯗꯤ ꯍꯣꯏ ꯗꯤꯁꯇꯦꯟꯁ ꯀꯌꯥꯃꯛ ꯁꯪꯕ꯭ꯔꯥ ꯁꯤ ꯎꯈ꯭ꯔꯨꯜꯗꯒꯤ ꯀꯆꯥꯏꯗ ꯌꯥꯎꯕꯗꯗꯤ ꯄꯨꯡ ꯀꯌꯥ ꯆꯪꯒꯦꯔꯥ ꯄꯨꯡ ꯀꯌꯥꯒꯨꯝꯕ ꯑꯣ ꯐꯤꯞꯇꯤ ꯁꯤꯛꯁꯇꯤ ꯀꯤꯂꯣꯃꯤꯇꯔ ꯑꯗꯨꯗꯤ ꯑꯅꯤ ꯄꯨꯡ ꯑꯅꯤ ꯑꯍꯨꯝꯒꯨꯝꯕ ꯆꯪꯒꯅꯤꯅꯦꯀꯣ ꯑꯣ ꯑꯗꯨ ꯂꯝꯕꯤꯗꯤ ꯀꯔꯝꯅ ꯇꯧꯕ꯭ꯔꯥ ꯑꯣ ꯕ꯭ꯂꯦꯛ ꯇꯣꯄꯤꯡ ꯑꯁ ꯑꯗꯨꯗꯤ ꯌꯥꯝ ꯌꯥꯝ ꯐꯔꯦꯅꯦ ꯑꯗꯨ ꯑꯗꯨ ꯂꯤꯃꯣꯟ ꯐꯦꯁꯇꯤꯚꯦꯜꯗꯨꯗꯤ ꯀꯔꯤ ꯀꯔꯤ ꯇꯧꯕ꯭ꯔꯥ ꯈꯪꯕ꯭ꯔꯥ ꯅꯪ ꯀꯔꯤ ꯀꯔꯤ ꯑꯥꯏꯇꯦꯝꯁꯒꯨꯝꯕ ꯀꯔꯤ ꯀꯔꯤ ꯗꯤꯁꯄ꯭ꯂꯦ ꯇꯧꯕ꯭ꯔꯥ

ꯑ ꯑ ꯑ ꯑꯣ ꯎꯝ ꯍꯣꯏ ꯍꯣꯏ ꯎꯝ ꯎꯝ ꯍꯣꯏ ꯍꯣꯏ ꯌꯥꯏꯗꯦꯀꯣ ꯑꯧ ꯑꯧ ꯍꯣꯏ ꯍꯣꯏ ꯑꯗꯨꯗꯤ ꯌꯥꯝ ꯌꯥꯝ ꯌꯥꯝ ꯐꯩꯅꯦ ꯍꯣꯏ ꯍꯣꯏ ꯑꯗꯤ ꯃꯣꯏꯒꯤ ꯂꯣꯀꯦꯁꯟ ꯃꯣꯏꯒꯤ ꯂꯝꯗꯗꯤ ꯍꯣꯏ ꯑꯗꯨ ꯌꯥꯝ ꯐꯦꯕꯔꯦꯕꯜ ꯁꯨꯏꯇꯦꯕꯜ ꯑꯣꯏꯕ ꯑꯃ ꯂꯩꯀꯣ ꯑꯗꯨ ꯀꯆꯥꯏꯗꯣ ꯂꯦꯃꯣꯟꯗꯨ ꯃꯐꯝꯗꯨꯗ ꯑ ꯑꯧ ꯑꯣꯀꯦ ꯍꯣꯏ ꯍꯣꯏ ꯑ ꯑ ꯑꯣ ꯀ꯭ꯂꯥꯎꯗꯤ ꯑꯣꯏꯕꯀꯣ ꯀ꯭ꯂꯥꯎꯗꯤ ꯑꯣꯏꯕꯁꯨ ꯍꯣꯏ ꯀ꯭ꯂꯥꯎꯗꯤ ꯑꯣꯏꯕꯁꯨ ꯍꯣꯏ ꯚꯤꯖꯤꯇꯦꯕꯜꯁ ꯌꯥꯝ ꯗꯔꯀꯥꯔ ꯂꯩꯕꯅꯦ ꯃꯣꯏ ꯑꯗꯨꯒꯤ ꯑꯦꯠꯃꯣꯁꯐꯦꯌꯔꯁꯨ ꯀꯣ ꯎꯝ ꯑ ꯍꯣꯏ ꯍꯣꯏ ꯍꯣꯏ ꯑꯗꯨ ꯑ ꯑꯗꯨ ꯍꯣꯏ ꯂꯤꯃꯣꯟꯒꯤꯗꯤ ꯃꯤꯁꯒꯨꯝꯕꯗꯤ ꯂꯩꯇꯦꯀꯣ ꯁꯤꯔꯣꯏꯒꯤ ꯃꯤꯁꯒꯨꯝꯕ ꯂꯩꯗꯅ ꯁꯤꯔꯣꯏꯒꯤꯗ ꯑꯗꯨ ꯀꯟꯇꯦꯁꯀꯨꯝꯕ ꯂꯩꯇꯦꯀꯣ ꯑꯥ ꯑꯥ ꯑ ꯑꯧ ꯑꯧ ꯍꯣꯏ ꯍꯣꯏ

ꯍꯣꯏ ꯍꯣꯏ ꯍꯣꯏ ꯑ ꯑ ꯍꯣꯏ ꯊꯝꯕꯥꯉꯧ ꯉꯥꯇꯪ ꯑꯥ ꯉꯥꯏꯔꯝꯃꯣ ꯑꯥ ꯉꯥꯇꯪꯀꯣ ꯖꯁ ꯑꯦ ꯃꯤꯅꯤꯠ ꯊꯝꯕꯥꯉꯧꯒꯤꯗꯨ ꯄꯤꯌꯣ ꯄ꯭ꯔꯤꯄꯦꯠ ꯇꯧꯈ꯭ꯔꯦꯀꯣ ꯑꯥ ꯋꯥꯟ ꯕꯣꯇꯜ ꯋꯥꯇꯔ ꯁꯦ ꯍꯣꯏ ꯍꯣꯏ ꯇꯥꯏꯀꯣ ꯑ ꯍꯣꯏ ꯍꯣꯏ ꯍꯣꯏ ꯎꯝ ꯑꯦ ꯑꯗꯨꯗꯤ ꯌꯥꯝ ꯐꯩꯌꯦꯅꯦ ꯍꯣꯏ ꯅꯨꯃꯤꯠ ꯑꯃ ꯍꯣꯏ ꯐꯦꯕ꯭ꯋꯥꯔꯤ ꯃꯇꯨꯡꯗ ꯑꯗꯨꯗꯤ ꯋꯤꯟꯇꯔ ꯋꯤꯟꯇꯔ ꯁꯤꯖꯟ ꯑꯣꯏꯕꯅꯤꯅꯀꯣ ꯑꯗꯨ ꯃꯇꯝꯗ ꯆꯠꯀꯦ ꯑꯦ ꯑꯗꯨꯗꯤ ꯃꯔꯨꯞꯁꯤꯡꯁꯨ ꯀꯧꯔꯒꯀꯣ ꯑꯗꯨꯝ ꯇꯧꯔꯒꯦ ꯋꯤꯟꯇꯔ ꯑꯦꯠꯚꯦꯟꯆꯔꯁꯨ ꯌꯥꯝ ꯅꯨꯡꯉꯥꯏꯕꯅꯤ ꯋꯤꯟꯇꯔ ꯑꯦꯠꯚꯦꯟꯆꯔꯁꯨꯀꯣ ꯎꯝ ꯁꯃꯔꯗꯗꯤ ꯌꯥꯝ ꯌꯥꯝ ꯌꯥꯝ ꯁꯥꯕꯅꯤꯅꯀꯣ ꯑ ꯑ ꯑꯣꯀꯦ ꯍꯣꯏ ꯍꯣꯏ ꯑꯗꯨꯗꯤ ꯌꯥꯝ ꯐꯩ ꯎꯝ ꯎꯝ ꯎꯝ ꯑꯣ ꯑꯗꯨꯗꯤ ꯌꯥꯝ ꯅꯨꯡꯉꯥꯏꯔꯝꯒꯅꯤ ꯍꯣꯏ ꯃꯐꯝꯗꯨꯗꯤ ꯎꯝ ꯑꯗꯨ ꯋꯤꯟꯇꯔ ꯑꯣꯏꯔꯒ ꯑꯗꯨꯝ ꯁꯟꯁꯥꯏꯟꯁꯨ ꯐꯖꯅ ꯐꯪꯕꯀꯣ ꯋꯤꯟꯇꯔꯗꯤ ꯌꯥꯝ ꯌꯥꯝ ꯏꯪꯕꯅꯤꯅꯀꯣ ꯑꯗꯨ ꯁꯟꯁꯥꯏꯟ ꯁꯟꯁꯥꯏꯟ ꯐꯖꯅ ꯐꯪꯉꯗꯤ ꯑꯗꯨꯝ ꯅꯨꯡꯉꯥꯏꯕ ꯊꯣꯛꯄꯅꯤꯅ ꯍꯣꯏ ꯍꯣꯏ ꯍꯣꯏ ꯑꯗꯨ ꯑꯗꯨ ꯑꯗꯨ ꯑꯗꯨ ꯇꯧꯕꯤꯔꯝꯃꯣ ꯍꯣꯏ ꯍꯣꯏ ꯑꯗꯨ ꯇꯧꯔꯒꯦ ꯎꯝ ꯍꯦ ꯑꯗꯨꯗꯤ ꯊꯝꯃꯦꯀꯣ ꯎꯝ ꯍꯣꯏ ꯆꯥ